ꯇꯤ ꯑꯦꯟ ꯇ꯭ꯔꯥꯕꯦꯜꯁꯀꯤ ꯂꯥꯏꯟ ꯑꯣꯏꯕꯤꯔꯕꯣ ꯑꯩꯒꯤ ꯃꯔꯨꯞ ꯑꯃ ꯊꯣꯂꯛꯀꯗꯕ ꯂꯩꯌꯦ ꯑꯗꯣ ꯊꯣꯂꯛꯄ ꯌꯥꯗꯗꯅ ꯂꯩꯔꯦ ꯑꯗꯨꯅ ꯌꯥꯔꯒꯗꯤ ꯂꯝꯕꯤꯗ ꯂꯥꯏꯟꯗ ꯊꯣꯂꯛꯅꯕꯒꯤꯗꯃꯛꯇ ꯍꯧꯖꯤꯛ ꯍꯧꯖꯤꯛ ꯀꯌꯥ ꯆꯠꯂꯤꯒꯦ ꯃꯃꯟ ꯑꯗꯨꯕꯣ ꯑꯩꯒꯤ ꯃꯔꯨꯞꯇ ꯑꯗꯨꯝ ꯐꯣꯟ ꯅꯝꯕꯔ ꯄꯤꯔꯛꯀꯦ ꯅꯠꯇ꯭ꯔꯒꯅ ꯐꯣꯟ ꯅꯝꯕꯔ ꯑꯩꯅ ꯄꯤꯔꯛꯑꯒ ꯑꯗꯨꯝ ꯀꯟꯇꯦꯛ ꯀꯣꯜ ꯇꯧꯍꯜꯂꯛꯑꯒꯦ